ꯐꯩ ꯍꯥꯏꯅ ꯈꯜꯂꯤ ꯃꯔꯝꯗꯤ ꯃꯅꯤꯄꯨꯔꯁꯤꯗ ꯑꯩꯈꯣꯏꯒꯤ ꯌꯨꯅꯤꯕꯔꯁꯤꯇꯤ ꯃꯔꯝ ꯆꯥꯕ ꯂꯩꯇꯦ ꯃꯅꯤꯄꯨꯔ ꯌꯨꯅꯤꯕꯔꯁꯤꯇꯤ ꯅꯠꯇꯅ ꯗꯤ ꯑꯦꯝ ꯗꯤ ꯑꯦꯝ ꯅꯠꯇꯅ ꯑꯇꯣꯞ ꯑꯇꯣꯞꯄ ꯄ꯭ꯔꯥꯏꯕꯦꯠ ꯌꯨꯅꯤꯕꯔꯁꯤꯇꯤ ꯈꯔ ꯁꯤꯡ ꯑꯁꯤꯗꯤ ꯃꯥꯒꯤ ꯀꯦꯝꯄꯁ ꯃꯔꯝ ꯆꯥꯅ ꯂꯩꯇꯦ ꯑꯗꯨꯅ ꯑꯩꯈꯣꯏꯗ ꯂꯩꯔꯤꯕ ꯁꯥꯇ꯭ꯔꯒꯤ ꯁ꯭ꯇꯔꯦꯡꯁꯤꯒ ꯂꯩꯔꯤꯕ ꯌꯨꯅꯤꯕꯔꯁꯤꯇꯤꯁꯤꯗꯒ ꯃꯔꯝ ꯃꯥꯒꯤ ꯔꯦꯁꯤꯌꯣꯁꯤ ꯑꯦꯄ꯭ꯔꯣꯄꯦꯠ ꯑꯣꯏꯗꯕ ꯑꯗꯨꯅ ꯍꯥꯌꯔ ꯍꯥꯌꯔ ꯏꯟꯇꯤꯇ꯭ꯌꯨꯁꯟꯗ ꯑꯇꯣꯞꯄ ꯑꯥꯎꯠꯁꯥꯏꯗ ꯁ꯭ꯇꯦꯠꯇ ꯆꯠꯄ ꯌꯥꯝꯅ ꯗꯔꯀꯥꯔ ꯑꯣꯏꯕ ꯃꯔꯝ ꯑꯁꯤꯅ ꯑꯇꯣꯞꯄ ꯆꯠꯂꯤꯁꯦ ꯑꯩꯒꯤꯗꯤ ꯑꯩꯒꯤ ꯑꯣꯏꯅꯗꯤ ꯌꯥꯅꯤꯡꯉꯤ